ꯑꯩꯒꯤ ꯑꯣꯏꯅꯗꯤ ꯐꯦꯕꯣꯔꯥꯏꯠ ꯍꯥꯏꯕꯁꯦ ꯔꯥꯏꯁ ꯑꯩꯈꯣꯏ ꯃꯅꯤꯄꯨꯔꯗꯗꯤ ꯔꯥꯏꯁꯦ ꯌꯥꯝꯅ ꯌꯥꯝꯅꯁꯨ ꯆꯥꯅꯩ ꯑꯗꯨꯒ ꯌꯥꯝꯅꯁꯨ ꯄꯥꯝꯃꯦ ꯑꯗꯨꯒ ꯑꯩꯈꯣꯏꯒꯤ ꯅꯨꯡꯇꯤꯒꯤ ꯆꯥꯕꯗꯁꯨ ꯌꯥꯎꯗꯕ ꯌꯥꯗꯕꯅꯦ ꯑꯗꯨꯅ ꯑꯩꯒꯤ ꯐꯦꯕꯣꯔꯥꯏꯠꯁꯨ ꯑꯣꯏꯌꯦ ꯑꯗꯨꯒ ꯀꯔꯤ ꯃꯔꯝꯒꯤ ꯑꯁꯤ ꯄꯥꯝꯕ꯭ꯔꯥ ꯍꯥꯏꯔꯒ ꯑꯁꯤꯅ ꯑꯩꯈꯣꯏꯒꯤꯗꯃꯛ ꯌꯥꯝꯅ ꯄꯨꯛꯇ ꯌꯥꯝꯅ ꯈꯥꯡꯕ ꯌꯥꯝꯅ ꯂꯣꯡ ꯂꯥꯁꯇꯤꯡ ꯏꯁꯅꯦꯛꯁ ꯑꯃ ꯑꯃ ꯃꯥꯅ ꯑꯣꯏꯌꯦ ꯔꯥꯏꯁꯁꯤꯅ ꯑꯗꯨꯒ ꯑꯩꯒꯤꯗꯃꯛ ꯑꯣꯏꯅꯗꯤ ꯑꯗꯨꯅ ꯈ꯭ꯋꯥꯏꯗꯒꯤ ꯑꯄꯥꯝꯕꯁꯨ ꯑꯣꯏꯌꯦ ꯃꯁꯥꯗꯁꯨ ꯀꯥꯟꯅꯕ ꯑꯣꯏꯌꯦ ꯑꯗꯨꯒ ꯅꯨꯡꯇꯤꯒꯤꯁꯨ ꯆꯥꯗꯕ ꯌꯥꯗꯕ ꯄꯣꯠ ꯑꯃꯁꯨ ꯑꯣꯏꯕꯅꯦ ꯑꯗꯨꯒ ꯑꯩꯈꯣꯏꯒꯤ ꯃꯁꯥꯗꯁꯨ ꯑꯁꯤꯃꯨꯛ ꯐꯕ ꯑꯇꯣꯞ ꯇꯣꯞꯄ ꯑꯩꯅ ꯑꯆꯥꯄꯣꯠ ꯑꯣꯏꯔꯁꯨ ꯑꯗꯨꯒ ꯑꯃ ꯑꯣꯏꯔꯁꯨ ꯆꯧ ꯑꯣꯏꯔꯁꯨ ꯄꯤꯖꯥ ꯑꯣꯏꯔꯁꯨ ꯑꯃ ꯑꯣꯏꯔꯁꯨ ꯆꯥꯔꯨꯔꯁꯨ ꯑꯩꯒꯤꯗꯃꯛ ꯈ꯭ꯋꯥꯏꯗꯒꯤ ꯄꯦꯟꯖꯕ ꯍꯥꯏꯕꯕꯨ ꯍꯧꯖꯤꯛꯀꯤ ꯔꯥꯏꯁꯁꯤꯅꯅꯦ ꯔꯥꯏꯁꯁꯤꯗꯤ ꯑꯩꯈꯣꯏꯒꯤ ꯃꯁꯥꯗꯁꯨ ꯁꯣꯛꯍꯟꯗꯦ ꯑꯩꯈꯣꯏꯒꯤ ꯀꯃꯥꯏꯅ ꯍꯥꯏꯒꯅꯤ ꯑꯅꯥ ꯑꯌꯦꯛꯁꯨ ꯌꯥꯝꯅ ꯀꯣꯛ ꯀꯔꯤꯁꯨ ꯐꯣꯝ ꯇꯧ ꯇꯧꯕꯤꯗꯦ ꯔꯥꯏꯁꯁꯤꯅ ꯑꯗꯨꯒ ꯑꯩꯈꯣꯏꯒꯤ ꯑꯩꯈꯣꯏꯅ ꯅꯨꯡꯇꯤꯒꯤ ꯆꯥꯔꯁꯨ ꯑꯩꯈꯣꯏꯒꯤ ꯃꯁꯥꯗ ꯏꯐꯦꯛꯁꯨ ꯂꯩꯇꯦ ꯑꯗꯨꯒ ꯑꯩꯈꯣꯏꯒꯤ ꯑꯩꯈꯣꯏꯅ ꯆꯥꯕ ꯀꯥꯟꯗꯁꯨ ꯑꯗꯨꯅ ꯊꯨꯅ ꯄꯨꯛ ꯊꯜꯂꯦ ꯑꯗꯨꯒ ꯀꯨꯏꯅꯁꯨ ꯈꯥꯡꯉꯦ ꯑꯗꯨ ꯑꯩꯈꯣꯏꯒꯤ ꯃꯁꯥꯗꯁꯨ ꯌꯥꯝꯅ ꯀꯥꯟꯅꯩꯌꯦ ꯑꯁꯤꯁꯤꯅ ꯑꯩꯒꯤ ꯈ꯭ꯋꯥꯏꯗꯒꯤ ꯐꯦꯕꯣꯔꯥꯏꯠꯅꯦ ꯑꯃꯗ ꯑꯃ ꯆꯠꯄ ꯑꯣꯏꯔꯣ ꯑꯃ ꯆꯥꯕ ꯑꯣꯏꯔꯣ ꯑꯃ ꯆꯥꯕ ꯑꯣꯏꯔꯣ ꯅꯪꯅ ꯔꯥꯏꯁ ꯆꯥꯗ꯭ꯔꯤꯐꯥꯎꯗꯤ ꯅꯪꯒꯤ ꯄꯨꯛꯁꯦ ꯊꯟꯕ ꯉꯝꯃꯣꯏ ꯃꯤꯅ ꯔꯣꯇꯤ ꯆꯥꯕꯁꯨ ꯌꯥꯎꯋꯦ ꯀꯔꯤ ꯆꯥꯕꯁꯨ ꯌꯥꯎꯋꯦ ꯑꯩꯈꯣꯏꯗꯤ ꯃꯤ ꯑꯃ ꯑꯣꯏꯅ ꯑꯩꯈꯣꯏꯗꯤ ꯔꯥꯏꯁ ꯑꯁꯤꯅ ꯑꯩꯒꯤ ꯐꯦꯕꯣꯔꯤꯏꯠꯁꯨ ꯑꯣꯏꯌꯦ ꯑꯗꯨꯒ ꯆꯥꯗꯕꯁꯨ ꯌꯥꯗꯦ ꯅꯨꯡꯇꯤꯒꯤꯁꯨ ꯆꯥꯔꯤ ꯑꯗꯨꯒ ꯑꯁꯤꯁꯤꯅ ꯑꯩꯒꯤ ꯐꯦꯕꯣꯔꯥꯏꯠꯅꯤ